ꯍꯥꯂꯣ ꯀꯩꯅꯣꯅꯦ ꯀꯝꯗꯧꯔꯤꯅꯣ ꯄꯥꯎ ꯏꯒ ꯑꯝꯇ ꯇꯥꯈꯤꯗ꯭ꯔꯦꯅꯦ ꯑꯩꯁꯨ ꯑꯗꯨꯝ ꯂꯩꯔꯤ ꯑꯅꯥ ꯑꯌꯦꯛ ꯌꯥꯎꯗꯕ ꯅꯠꯇ꯭ꯔꯣ ꯌꯥꯏꯅꯦ ꯌꯥꯏꯌꯦ ꯀꯣꯏꯔꯨꯁꯦ ꯀꯥꯏ ꯀꯥꯏꯗꯅꯣ ꯍꯦꯛꯇ ꯀꯣꯏꯔ ꯂꯣꯏꯔꯦ ꯀꯩꯅꯣ ꯌꯥꯏꯌꯦ ꯑꯗꯨꯁꯨ ꯑꯩꯈꯣꯏ ꯑꯍꯨꯝ ꯃꯔꯤ ꯄꯨꯟꯅ ꯆꯠꯂꯒ ꯄꯨꯜꯂꯨꯁꯦ ꯌꯥꯏ ꯌꯥꯏ ꯑꯗꯨꯁꯨ ꯑꯗꯨ ꯀꯔꯝ ꯀꯥꯟꯗ ꯆꯠꯁꯦ ꯍꯥꯏꯅꯣ ꯈꯪꯗꯦ ꯑꯗꯨꯗꯤ ꯆꯠꯂꯒ ꯑꯗꯨꯝ ꯈꯪꯒꯅꯤ ꯀꯩꯅꯣ ꯌꯥꯏꯌꯦ ꯑꯗꯨ ꯆꯠꯁꯦꯕ ꯅꯣꯡꯃ ꯄꯨꯡ ꯇꯔꯥꯗꯗꯤ ꯌꯥꯔꯣꯏꯗ ꯈꯔ ꯊꯦꯡꯅ ꯆꯠꯁꯤ ꯑꯩ ꯊꯕꯛ ꯂꯩ ꯍꯥꯏꯕ ꯄꯨꯡ ꯑꯃ ꯐꯥꯎꯒꯤ ꯃꯅꯨꯡꯗ ꯑꯗꯨꯝ ꯆꯠꯂꯁꯦꯕ ꯍꯣꯏ ꯍꯣꯏ ꯍꯣꯏ ꯊꯝꯃꯣ